ꯑꯩꯈꯣꯏꯅ ꯀꯔꯤꯒꯤ ꯃꯈꯜ ꯀꯌꯥꯒꯤ ꯄꯥꯝꯕꯤꯁꯤꯡ ꯑꯃꯁꯨꯡ ꯃꯔꯤ ꯆꯠꯄ ꯄꯥꯝꯕꯤꯁꯤꯡ ꯊꯥꯔꯤꯕꯅꯣ ꯍꯥꯏꯕꯒꯤ ꯃꯔꯝ ꯑꯁꯤꯗ ꯃꯔꯤ ꯆꯠꯄ ꯄꯥꯝꯕꯤ ꯑꯃꯁꯨꯡ ꯆꯠꯇꯕ ꯄꯥꯝꯕꯤ ꯑꯁꯤ ꯍꯩꯅꯧ ꯍꯩꯅꯧ ꯄꯥꯝꯕꯤ ꯑꯣꯏꯔꯣ ꯀꯌꯥ ꯍꯩ ꯀꯌꯥ ꯃꯈꯜ ꯀꯌꯥꯒꯤ ꯄꯥꯝꯕꯤ ꯑꯁꯤ ꯊꯥꯕꯁꯦ ꯑꯩꯈꯣꯏꯒꯤ ꯑꯩꯈꯣꯏ ꯉꯣꯟꯗꯁꯨ ꯀꯥꯟꯕ ꯐꯪꯏ ꯑꯃꯁꯨꯡ ꯌꯨꯝ ꯂꯝ ꯀꯌꯥ ꯆꯥꯎꯅ ꯂꯩꯇ꯭ꯔꯒꯁꯨ ꯍꯩꯅꯧ ꯄꯥꯝꯕꯤ ꯑꯃꯁꯨꯡ ꯆꯝꯄ꯭ꯔꯥ ꯄꯥꯝꯕꯤ ꯑꯃꯁꯨꯡ ꯄꯨꯡꯇꯣꯟ ꯄꯥꯝꯕꯤ ꯃꯌꯥꯝ ꯑꯁꯤ ꯊꯥꯔꯤꯕꯁꯦ ꯑꯩꯈꯣꯏꯅꯁꯨ ꯀꯥꯟꯅꯕ ꯐꯪꯏ ꯑꯩꯈꯣꯏꯅ ꯃꯈꯜ ꯃꯊꯦꯜ ꯀꯌꯥꯒꯤ ꯍꯩ ꯆꯥꯕ ꯐꯪꯏ ꯑꯃꯁꯨꯡ ꯂꯝ ꯀꯌꯥ ꯂꯩꯇ꯭ꯔꯒꯁꯨ ꯃꯔꯤ ꯆꯠꯄ ꯃꯔꯤ ꯆꯠꯄ ꯄꯥꯝꯕꯤ ꯀꯌꯥ ꯊꯥꯗ꯭ꯔꯕꯁꯨ ꯃꯔꯤ ꯆꯠꯇꯕ ꯄꯥꯝꯕꯤ ꯑꯁꯤ ꯊꯥꯔꯤꯕꯁꯤ ꯑꯩꯍꯣꯏꯒꯤꯗꯃꯛ ꯀꯥꯟꯅꯕ ꯐꯪꯕꯒꯤ ꯊꯥꯔꯤꯕꯅꯤ ꯑꯗꯨꯒ ꯃꯔꯤ ꯆꯠꯄ ꯄꯥꯝꯕꯤ ꯊꯥꯔꯤꯕꯁꯤ ꯀꯔꯤꯒꯤꯅꯣ ꯍꯥꯏꯔꯒꯗꯤ ꯑꯩꯈꯣꯏꯅ ꯂꯝ ꯀꯌꯥ ꯂꯝ ꯆꯥꯎꯅ ꯂꯩꯔꯕꯗꯤ ꯑꯩꯈꯣꯏꯅ ꯃꯔꯤ ꯆꯠꯄ ꯄꯥꯝꯕꯤ ꯑꯁꯤ ꯍꯥꯏꯔꯕꯗ ꯁꯦꯕꯣꯠ ꯄꯥꯝꯕꯤ ꯈꯣꯡꯗ꯭ꯔꯨꯝ ꯄꯥꯝꯕꯤ ꯃꯔꯤ ꯆꯠꯄ ꯀꯌꯥ ꯑꯁꯤ ꯃꯣꯏꯒꯤ ꯆꯠꯅꯕ ꯂꯝꯕꯤꯁꯦ ꯁꯦꯝꯂꯒ ꯊꯥꯕꯤꯔꯗꯤ ꯑꯩꯈꯣꯏꯅꯁꯨ ꯀꯥꯟꯅꯕ ꯐꯪꯏ ꯑꯩꯈꯣꯏꯁꯨ ꯆꯥꯕ ꯐꯪꯏ ꯑꯃꯁꯨꯡ ꯂꯝ ꯑꯁꯤ ꯀꯌꯥꯃꯨꯛ ꯆꯥꯎꯅ ꯂꯩꯔꯤꯉꯩ ꯑꯩꯈꯣꯏꯁꯤ ꯃꯔꯤ ꯆꯠꯄ ꯄꯥꯝꯕꯤꯁꯤ ꯊꯥꯕ ꯐꯪꯏ ꯑꯃꯁꯨꯡ ꯃꯔꯤ ꯆꯠꯇꯕ ꯄꯥꯝꯕꯤ ꯑꯁꯤ ꯊꯥꯕ ꯐꯪꯏ ꯑꯗꯨꯅ ꯃꯔꯝ ꯑꯣꯏꯔꯒ ꯃꯈꯣꯏ ꯑꯁꯤ ꯑꯩꯈꯣꯏꯉꯣꯟꯗ ꯀꯥꯟꯅꯕꯒꯤ ꯊꯥꯔꯤꯅꯤ ꯃꯊꯪꯒꯤ ꯁꯤꯖꯟ ꯃꯣꯏꯒꯤ ꯁꯤꯖꯟ ꯂꯥꯛꯄ ꯃꯇꯝꯗ ꯑꯩꯈꯣꯏꯅ ꯆꯥ ꯐꯪꯂꯣꯏꯅ ꯎ ꯑꯁꯦ ꯂꯩꯕ ꯇꯥꯔꯒꯗꯤ ꯑꯩꯈꯣꯏ ꯉꯣꯟꯗꯁꯨ ꯅꯨꯡꯁꯤꯠ ꯑꯁꯦꯡꯕ ꯐꯪꯏ ꯑꯩꯈꯣꯏ ꯏꯟꯕꯥꯏꯔꯣꯟꯃꯦꯟ ꯁꯦꯡꯍꯜꯂꯤ ꯑꯗꯨꯒ ꯑꯗꯨꯒꯤ ꯃꯊꯛꯇ ꯄꯥꯝꯕꯤ ꯃꯔꯤ ꯆꯠꯇꯕ ꯄꯥꯝꯕꯤ ꯑꯁꯤ ꯀꯌꯥꯒꯤ ꯃꯇꯤꯛ ꯑꯩꯈꯣꯏꯕꯨ ꯑꯩꯈꯣꯏꯒꯤꯗꯃꯛꯇ ꯀꯥꯟꯅꯕ ꯐꯪꯕ ꯍꯥꯏꯕꯁꯤ ꯐꯪꯏ ꯃꯣꯏꯅ ꯃꯔꯝ ꯑꯣꯏꯔꯒ ꯑꯩꯈꯣꯏꯕꯨ ꯄꯨꯛ ꯊꯟꯍꯜꯂꯤ ꯑꯃꯁꯨꯡ ꯑꯩꯈꯣꯏꯒꯤꯗꯃꯛꯇ ꯌꯥꯝꯅ ꯑꯐꯕ ꯆꯤꯟꯖꯥꯛ ꯄꯤ ꯂꯝ ꯂꯩꯇ꯭ꯔꯒꯁꯨ ꯍꯧꯖꯤꯛ ꯍꯧꯖꯤꯛꯀꯤ ꯃꯇꯝꯗꯤ ꯑꯩꯈꯣꯏꯒꯤ ꯄꯨꯟꯁꯤ ꯍꯌꯦꯡꯋꯥꯏ ꯑꯩꯈꯣꯏꯒꯤ ꯃꯃꯥꯡꯒꯤ ꯄꯨꯟꯁꯤ ꯏꯆꯥ ꯏꯁꯨꯒꯤ ꯃꯇꯝꯗꯁꯨ ꯑꯗꯨꯒꯤ ꯍꯩ ꯑꯁꯤ ꯊꯥꯔꯒꯗꯤ ꯑꯗꯨꯒꯤ ꯄꯥꯝꯕꯤ ꯑꯁꯤ ꯊꯥꯔꯒꯗꯤ ꯃꯣꯏꯒꯤ ꯃꯇꯝꯗꯁꯨ ꯆꯥꯕ ꯐꯪꯂꯅꯤ ꯍꯦꯛꯂꯒ ꯑꯗꯨꯕꯨ ꯑꯃꯔꯣꯝꯗꯅ ꯑꯩꯈꯣꯏꯒꯤ ꯃꯔꯤ ꯆꯠꯄ ꯄꯥꯝꯕꯤ ꯑꯁꯤ ꯃꯣꯏ ꯃꯈꯣꯏꯗꯤ ꯃꯣꯏꯒꯤ ꯃꯇꯝ ꯂꯣꯏꯔꯒꯗꯤ ꯁꯤ ꯑꯃꯁꯨꯡ ꯃꯣꯏꯒꯤ ꯃꯇꯝ ꯑꯁꯤ ꯃꯣꯏꯒꯤ ꯁꯤꯖꯟ ꯑꯁꯤ ꯃꯣꯏꯒꯤ ꯃꯍꯩ ꯄꯥꯜꯂꯛꯄ ꯂꯣꯏꯔꯕ ꯃꯇꯝꯗꯨꯗ ꯃꯣꯏꯗꯤ ꯀꯦꯟꯊꯩ ꯑꯅꯧꯕ ꯊꯥꯕꯒꯤ ꯁꯤꯖꯟ ꯂꯥꯛꯀꯅꯤ ꯑꯗꯨꯕꯨ ꯄꯥꯝꯕꯤ ꯃꯔꯤ ꯆꯠꯇꯕ ꯄꯥꯝꯕꯤ ꯑꯁꯤ ꯊꯥꯔꯒꯗꯤ ꯑꯩꯈꯣꯏꯉꯣꯟꯗ ꯆꯍꯤ ꯀꯌꯥꯒꯤ ꯀꯌꯥꯒꯤ ꯃꯇꯝ ꯃꯇꯨꯡꯗ ꯑꯩꯈꯣꯏꯉꯣꯟꯗ ꯐꯪꯒꯅꯤ ꯑꯐꯕ ꯐꯪꯒꯅꯤ ꯏꯆꯥ ꯏꯁꯨꯒꯤ ꯃꯇꯝꯗ ꯑꯐꯕ ꯐꯪꯒꯅꯤ ꯍꯩ ꯃꯌꯥꯝ ꯆꯥꯕ ꯐꯪꯒꯅꯤ ꯑꯃꯁꯨꯡ ꯑꯩꯈꯣꯏ ꯑꯄꯨꯝꯕ ꯃꯌꯥꯝ ꯀꯥꯟꯅꯕ ꯐꯪꯒꯅꯤ ꯑꯗꯨꯅ ꯂꯝ ꯆꯥꯎꯅ ꯂꯩꯔꯒꯗꯤ ꯄꯥꯝꯕꯤ ꯃꯌꯥꯝ ꯊꯥꯕꯤꯌꯨ ꯍꯥꯏꯅꯁꯨ ꯈꯪꯍꯟꯖꯔꯤ ꯍꯥꯏꯅ ꯏꯁꯥꯒꯤ ꯋꯥꯈꯟꯗ ꯂꯩꯖꯔꯤ ꯑꯗꯨ ꯃꯌꯥꯝ ꯑꯁꯦ ꯍꯥꯏꯔꯒ